ꯑꯩꯈꯣꯏꯒꯤ ꯆꯤꯡꯒꯤ ꯁꯥꯏꯠ ꯑꯁꯦ ꯃꯦꯂꯥꯁꯦ ꯐꯠ ꯂꯥꯛꯇꯕꯅꯤ ꯆꯍꯤ ꯑꯅꯤ ꯑꯍꯨꯝꯗ ꯑꯃꯨꯔꯛ ꯂꯥꯛꯑꯦ ꯑꯗꯨ ꯑꯩꯈꯣꯏ ꯑꯉꯥꯡ ꯄꯤꯛꯂꯤꯉꯩ ꯃꯇꯝꯗꯁꯦ ꯃꯦꯂꯥꯁꯦ ꯌꯥꯝ ꯌꯦꯡꯅꯤꯡꯕꯅꯤ ꯆꯠꯁꯨ ꯆꯠꯅꯤꯡꯕꯅꯤ ꯑꯗꯨꯕꯨ ꯏꯄꯥ ꯏꯃꯥꯈꯣꯏꯁꯦ ꯄꯩꯁꯥꯁꯨ ꯂꯩꯇꯕꯒꯤꯗꯃꯛꯇ ꯑꯩꯈꯣꯏ ꯃꯦꯂꯥꯁꯦ ꯐꯠ ꯐꯠꯇꯤ ꯆꯪꯗꯦ ꯑꯗꯨ ꯑꯩ ꯑꯩꯈꯣꯏ ꯑꯉꯥꯡ ꯂꯩꯔꯤꯉꯩꯗ ꯃꯇꯝꯗ ꯏꯄꯥꯅ ꯅꯣꯡ ꯑꯃ ꯃꯦꯂꯥ ꯌꯦꯡꯕ ꯆꯠꯁꯤ ꯍꯥꯏꯔꯒ ꯑꯩ ꯏꯄꯥꯅ ꯄꯨꯔꯒ ꯆꯠꯂꯦ ꯑꯗꯨ ꯑꯩꯈꯣꯏꯅ ꯑꯗꯨ ꯌꯥꯝ ꯌꯥꯎꯅꯤꯡꯕ ꯃꯦꯂꯥꯗ ꯁꯥꯟꯅꯕ ꯒꯥꯔꯤ ꯇꯣꯡꯕ ꯆꯥꯕ ꯀꯔꯤ ꯀꯔꯤꯁꯦ ꯑꯩꯈꯣꯏ ꯄꯥꯝꯃꯦ ꯑꯗꯨ ꯌꯥꯎꯕ ꯃꯇꯝꯗꯁꯦ ꯏꯄꯥꯅ ꯃꯦꯂꯥꯗ ꯍꯦꯛ ꯌꯧꯕ ꯃꯇꯝꯗ ꯑꯆꯨꯞꯄ ꯂꯧꯕꯤꯌꯦ ꯑꯗꯨꯒ ꯑꯩꯈꯣꯏ ꯑꯗꯨꯗꯒꯤ ꯒꯥꯔꯤ ꯇꯣꯡꯕꯗꯁꯨ ꯆꯠꯂꯦ ꯑꯦ ꯑꯩꯈꯣꯏꯁꯦ ꯃꯦꯔꯤꯒꯣꯜꯗꯁꯨ ꯆꯠꯂꯦ ꯑꯗꯣ ꯑꯩꯅ ꯑꯩꯒꯤ ꯄꯨꯟꯁꯤꯗꯒꯤ ꯈ꯭ꯋꯥꯏꯗꯒꯤ ꯅꯨꯡꯉꯥꯏꯕ ꯈ꯭ꯋꯥꯏꯗꯒꯤ ꯑꯩꯅ ꯄꯥꯝꯕꯁꯦ ꯑꯩꯈꯣꯏ ꯃꯦꯂꯥ ꯑꯩꯈꯣꯏꯅ ꯑꯗꯨ ꯏꯄꯥꯅ ꯑꯉꯥꯡ ꯑꯩꯈꯣꯏ ꯄꯤꯛꯂꯤꯉꯩ ꯃꯇꯝꯗ ꯏꯄꯥꯅ ꯃꯦꯂꯥꯗ ꯄꯨꯕ ꯑꯗꯨꯅꯤ ꯑꯗꯨ ꯑꯩ ꯍꯧꯖꯤꯛꯐꯥꯎꯁꯨ ꯑꯩ ꯀꯥꯎꯗꯦ ꯑꯩꯈꯣꯏ ꯑꯩꯒꯤ ꯏꯃꯥ ꯑꯩꯒꯤ ꯏꯅꯥꯎꯅꯨꯄꯤ ꯏꯄꯥ ꯑꯩꯈꯣꯏ ꯃꯦꯔꯤꯒꯣꯜꯗ ꯆꯠꯄꯁꯦ ꯑꯩ ꯁꯨꯡꯆꯥ ꯀꯥꯎꯔꯣꯏ ꯌꯥꯝ ꯅꯨꯡꯉꯥꯏꯕ ꯑꯃꯅꯦ ꯀꯤꯁꯨ ꯀꯤꯌꯦ ꯅꯨꯡꯁꯨ ꯅꯨꯡꯉꯥꯏ ꯑꯗꯨꯅꯤ ꯃꯦꯂꯥꯁꯦ ꯑꯩꯈꯣꯏ ꯑꯉꯥꯡ ꯑꯣꯏꯔꯤꯉꯩ ꯃꯇꯝꯗꯁꯦ ꯑꯩꯅ ꯈ꯭ꯋꯥꯏꯗꯒꯤ ꯅꯨꯡꯉꯥꯏꯕ ꯄꯥꯝꯕ ꯑꯗꯨ ꯑꯃꯅꯤ